ꯑꯣ ꯑꯩꯅ ꯑꯩ ꯑꯩꯒꯤ ꯃꯤꯡꯁꯦ ꯂꯥꯏꯁ꯭ꯔꯝ ꯔꯣꯁꯤꯕꯤꯅꯥ ꯀꯧꯋꯦꯕ ꯑꯩꯁꯦ ꯀꯩꯔꯛꯇꯒꯤꯅꯦ ꯑꯗꯣ ꯀꯛꯆꯤꯡ ꯒꯥꯔꯗꯦꯟꯗꯣ

ꯑꯣ ꯑꯣ ꯌꯥꯝ ꯅꯨꯡꯉꯥꯏꯖꯔꯦ ꯑꯥ ꯀꯣꯏꯕ ꯂꯥꯛꯀꯦ ꯍꯥꯏꯕꯒꯤ ꯇꯧꯖꯔꯛꯑꯝꯕꯅꯦꯕ ꯑꯗꯣ ꯁꯤꯁꯦ ꯑꯩꯈꯣꯏ ꯃꯤ ꯃꯉꯥꯃꯨꯛ ꯂꯥꯛꯆꯒꯦ ꯇꯧꯕꯅꯦꯕ ꯑꯉꯥꯡ ꯑꯃꯕꯨꯗꯤ ꯌꯥꯎꯔꯛꯀꯅꯦꯕꯀꯣ ꯑꯗꯨꯒꯗꯤ ꯄꯨꯟꯅ ꯇꯔꯨꯛ ꯍꯥꯏꯕꯇꯥꯔꯦ ꯑꯗꯣ ꯁꯤ ꯇꯤꯛꯀꯦꯠꯀꯤ ꯃꯃꯜꯁꯦ ꯀꯃꯥꯏꯅ ꯇꯧꯕꯅꯣ ꯈꯣꯠꯄꯅꯣ ꯍꯪꯒꯦ ꯇꯧꯕ

ꯆꯍꯤ ꯃꯉꯥ ꯇꯔꯨꯛ ꯁꯨꯃꯥꯏꯅ ꯑꯣꯏꯗꯣꯏꯅꯦ ꯑꯣ ꯑꯣ ꯌꯥꯝ ꯅꯨꯡꯉꯥꯏꯖꯔꯦ ꯑꯗꯨꯗꯤ ꯑꯣ ꯒꯥꯔꯤꯁꯦ ꯑꯗꯨꯝ ꯇꯨ ꯍ꯭ꯋꯤꯂꯔꯁꯨ ꯑꯗꯨꯝ ꯆꯞ ꯃꯥꯅꯒꯗꯣꯏꯔ ꯐꯣꯔ ꯍ꯭ꯋꯤꯂꯔꯁꯨ ꯑꯥ

ꯑꯣ ꯑꯗꯨ ꯄꯤꯛꯅꯤꯛꯀꯨꯝꯕ ꯁꯤꯟꯕ ꯌꯥꯕꯒꯤ ꯏꯁꯄꯣꯠ ꯀꯥꯏꯗꯤ ꯂꯩꯕꯤꯒꯗ꯭ꯔꯥ ꯁꯤ ꯃꯐꯝꯗ ꯁꯤꯗ ꯍꯣꯏ ꯑꯆꯥ ꯑꯊꯛ ꯁꯨꯝ

ꯑꯣ ꯑꯗꯨꯒ ꯁꯨꯝ ꯃꯐꯝ ꯑꯇꯩ ꯑꯇꯩꯀꯣ ꯑꯩꯅ ꯈꯪꯖꯗꯕꯁꯨ ꯀꯩꯀꯩ ꯂꯩꯒꯦ ꯁꯨꯝ ꯍꯪꯅꯤꯡꯕ

ꯍꯣꯏ ꯍꯣꯏ ꯍꯣꯏ ꯎꯝ ꯍꯣꯏ ꯍꯣꯏ ꯍꯣ ꯍꯣ ꯍꯣꯏ ꯍꯣꯏ ꯌꯥꯝ ꯅꯨꯡꯉꯥꯏꯖꯔꯦ ꯑꯗꯨꯗꯤ ꯍꯣꯏ ꯊꯝꯖꯔꯒꯦ ꯊꯝꯖꯔꯒꯦ